ꯔꯦꯗꯤ ꯃꯦꯗ ꯑꯩꯈꯣꯏꯒꯤ ꯍꯥꯏꯗꯤ ꯕꯖꯥꯔꯗ ꯌꯣꯟꯕ ꯑꯗꯨꯒ ꯌꯨꯝꯗ ꯂꯣꯜꯂꯒ ꯌꯣꯟꯕꯁꯤꯒ ꯌꯥꯝ ꯈꯦꯠꯅꯩ ꯍꯥꯏꯕꯗꯤ ꯕꯖꯥꯔꯗꯗꯤ ꯑꯩꯅ ꯄꯥꯝꯕ ꯃꯑꯣꯡꯗ ꯍꯥꯏꯕꯗꯤ ꯑꯄꯤꯛꯄ ꯑꯣꯏꯒꯦꯔꯥ ꯑꯆꯧꯕ ꯑꯣꯏꯒꯦꯔꯥ ꯑꯩꯅ ꯄꯥꯝꯕ ꯃꯑꯣꯡꯗ ꯑꯗꯨꯒ ꯑꯩꯅ ꯁꯦꯝꯅꯤꯡꯕ ꯃꯑꯣꯡꯗ ꯑꯩꯒꯤ ꯍꯥꯏꯕꯗꯤ ꯌꯨꯝꯗ ꯂꯣꯜꯂꯤꯕ ꯃꯤꯗꯨꯗ ꯑꯩꯅ ꯑꯩꯒꯤ ꯁꯤ ꯑꯃ ꯁꯣꯏꯔꯦ ꯑꯩꯒꯤ ꯁꯤ ꯑꯃ ꯄꯤꯛꯑꯦ ꯆꯥꯎꯔꯦ ꯍꯥꯏꯕꯗꯨ ꯁꯦꯝꯍꯟꯕ ꯉꯝꯃꯦ ꯑꯗꯨꯒ ꯕꯖꯥꯔꯗꯗꯤ ꯑꯩꯅ ꯀꯃꯥꯏꯅ ꯍꯥꯏꯔꯨꯅꯤ ꯍꯥꯏꯗꯤ ꯑꯗꯨꯅ ꯑꯩꯈꯣꯏꯒꯤ ꯌꯨꯝꯗ ꯂꯣꯟꯅꯁꯦ ꯁꯤꯁꯤꯅ ꯑꯗꯨꯝ ꯍꯥꯏꯗꯤ ꯑꯈꯣꯏꯗ ꯑꯄꯥꯝꯕꯁꯨ ꯐꯥꯎꯋꯦ ꯑꯗꯨꯒ ꯑꯩꯒꯤ ꯑꯄꯥꯝꯕꯁꯤꯡꯗꯨꯁꯨ ꯃꯣꯏꯗ ꯑꯗꯨꯝ ꯐꯣꯡꯗꯣꯛꯑꯒ ꯃꯣꯏꯗ ꯁꯦꯝꯍꯟꯕꯗ ꯑꯗꯨꯝ ꯃꯣꯏꯅꯁꯨ ꯁꯦꯝꯕꯤ ꯕꯖꯥꯔꯗ ꯌꯣꯟꯕꯒꯗꯤ ꯈꯔ ꯑꯗꯨꯝ ꯍꯥꯏꯕꯗꯤ ꯈꯦꯠꯅꯔꯦ ꯌꯨꯝꯗ ꯂꯣꯟꯕꯒꯗꯤ